ꯖꯒꯣꯏ ꯁꯥꯕ ꯍꯥꯏꯕꯁꯤ ꯑꯩꯗꯤ ꯑꯩꯈꯣꯏꯅ ꯄꯣꯛꯂꯛꯄꯗꯒꯤ ꯌꯥꯎꯔꯕ ꯒꯨꯟ ꯑꯃꯅꯤ ꯑꯗꯨꯒ ꯍꯥꯏꯗꯤ ꯑꯩꯈꯣꯏ ꯈꯨꯟꯅꯥꯏꯗ ꯖꯒꯣꯏꯁꯦ ꯆꯥꯎꯈꯠꯅꯉꯥꯏ ꯁꯤꯟꯕ ꯑꯩꯅ ꯈꯪꯖ ꯈꯪꯖꯕ ꯍꯥꯏꯔꯒꯗꯤ ꯖꯤ ꯖꯤ ꯗꯥꯟꯁ ꯑꯦꯀꯥꯗꯃꯤ ꯁꯪꯒꯤꯠ ꯅꯥꯇꯛ ꯁꯪꯒꯤꯠ ꯅꯥꯇꯛ ꯗꯥꯟꯁ ꯑꯦꯀꯥꯗꯃꯤ ꯍꯥꯏꯕꯁꯤ ꯌꯥꯝ ꯑꯩꯈꯣꯏ ꯈꯨꯟꯅꯥꯏꯗ ꯌꯥꯝ ꯆꯥꯎꯈꯠꯅꯤꯉꯥꯏ ꯌꯥꯝ ꯍꯣꯠꯅꯩ ꯈꯨꯟꯅꯥꯏꯗ ꯑꯩꯈꯣꯏ ꯖꯒꯣꯏ ꯁꯥꯕꯁꯤ ꯃꯤꯅ ꯄꯥꯝꯕ ꯈꯣꯠꯄꯁꯤ ꯑꯩꯈꯣꯏ ꯍꯥꯏꯗꯤ ꯗꯥꯟꯁꯁꯤ ꯍꯥꯏꯗꯤ ꯖꯒꯣꯏ ꯁꯥꯕ ꯈꯣꯠꯄꯁꯤ ꯑꯩꯈꯣꯏꯅ ꯄꯥꯝꯕ ꯈꯣꯠꯄ ꯌꯥꯎꯔꯒꯗꯤ ꯑꯗꯨꯝ ꯖꯒꯣꯏꯁꯦ ꯑꯗꯨꯝ ꯁꯥꯕ ꯈꯣꯠꯄ ꯌꯥꯝ ꯌꯥꯎꯋꯦ ꯑꯗꯨꯒ ꯑꯄꯥꯝꯕ ꯌꯥꯎꯔꯒꯗꯤ ꯍꯥꯏꯗꯤ ꯖꯒꯣꯏ ꯁꯥꯕ ꯑꯄꯥꯝꯕ ꯀꯥꯡꯕꯨꯁꯤꯅ ꯁꯤꯒꯤ ꯑꯦꯀꯥꯗꯃꯤ ꯑꯅꯤꯁꯤꯗ ꯃꯤꯡ ꯆꯟꯕ ꯈꯣꯠꯄ ꯑꯌꯥꯝꯕ ꯇꯧꯋꯤ